ꯂꯤꯁꯤꯡ ꯑꯅꯤ ꯆꯥꯝꯃꯉꯥ ꯀꯨꯟꯃꯉꯥ ꯂꯤꯁꯤꯡ ꯑꯍꯨꯝ ꯆꯥꯝꯃꯔꯤ ꯅꯤꯐꯨ ꯃꯥꯄꯜ ꯂꯤꯁꯤꯡ ꯅꯤꯐꯨ ꯃꯔꯤ ꯆꯥꯇ꯭ꯔꯦꯠ ꯌꯥꯡꯈꯩꯅꯤꯊꯣꯏ ꯂꯤꯁꯤꯡ ꯍꯨꯝꯗ꯭ꯔꯥ ꯃꯉꯥ ꯂꯥꯛ ꯑꯃꯒ ꯂꯤꯁꯤꯡ ꯀꯨꯟꯅꯤꯊꯣꯏ